ꯂꯝꯖꯤꯡꯕ ꯀꯦꯕ ꯁꯥꯔꯕꯤꯁ ꯑꯣꯏꯕꯤꯔꯕꯔꯥ ꯑꯩꯁꯦ ꯍꯧꯖꯤꯛ ꯋꯥꯡꯒꯣꯏ ꯕꯖꯥꯔꯗꯒꯤꯅꯤ ꯏꯌꯥꯔꯄꯣꯔꯠ ꯐꯥꯎꯒꯤ ꯆꯠꯇꯕ ꯌꯥꯗꯕ ꯑꯊꯨꯕ ꯊꯕꯛ ꯑꯃ ꯂꯩꯔꯦ ꯑꯗꯨꯅ ꯋꯥꯡꯒꯣꯢ ꯕꯖꯥꯔꯗꯩꯅꯤ ꯏꯌꯥꯔꯄꯣꯔꯠ ꯐꯥꯎꯒꯤ ꯄ꯭ꯔꯥꯁꯅ ꯀꯌꯥ ꯑꯣꯏꯒꯗꯒꯦ ꯃꯗꯨꯒꯤ ꯗꯤꯇꯦꯜꯁꯇꯨꯝꯇꯪ ꯍꯥꯏꯕꯤꯔꯛꯎ